ꯑꯥ ꯍꯜꯂꯣ ꯍꯥꯎ ꯍꯥꯎ ꯆꯥꯛ ꯆꯥꯗ꯭ꯔꯤꯌꯦ ꯊꯣꯡꯉꯝꯃꯤꯅꯦ ꯏꯆꯦꯗꯤ ꯊꯣꯡꯉꯕꯣ ꯀꯔꯤ ꯌꯥꯟꯁꯥꯡ ꯇꯧꯔꯤꯅꯣ ꯀꯔꯤ ꯌꯦꯟꯁꯥꯡ ꯇꯧꯔꯤꯒꯦ ꯍꯥꯎꯏꯅꯦ ꯑꯩꯈꯣꯏꯗꯤ ꯉꯥ ꯇꯧꯔꯤꯌꯦ ꯑꯥꯎ ꯑꯥꯎ ꯑꯥꯎ ꯑꯩꯈꯣꯏꯁꯨ ꯌꯥꯗ꯭ꯔꯦꯗ ꯍꯟꯗꯛꯇꯤ ꯏꯆꯦ ꯅꯣꯡ ꯆꯤꯡꯒ ꯐꯤꯕꯝ ꯏꯇꯥ ꯇꯥꯗꯕꯅꯦ ꯅꯍꯥꯟꯗꯒꯤ ꯆꯨꯗ꯭ꯔꯥꯒ ꯍꯟꯗꯛ ꯈꯤꯇꯪ ꯑꯃ ꯑꯅꯤ ꯆꯨꯕꯅꯤꯅ ꯏꯁꯤꯡꯁꯦ ꯈꯪꯆꯥꯎ ꯆꯥꯎꯈꯠꯂꯛꯄꯔꯥ ꯀꯔꯤꯅꯣ ꯉꯥꯁꯨ ꯍꯥꯎꯇꯦꯅ ꯃꯤꯅ ꯐꯅ ꯂꯧꯅꯗꯦ ꯑꯗꯨꯒꯤ ꯃꯊꯛꯇ ꯈꯔ ꯐꯥꯔꯨꯕꯗꯨꯁꯨ ꯑꯗꯨꯝ ꯀꯦꯖꯤꯁꯦ ꯏꯇꯥ ꯇꯥꯗꯦꯗ ꯑꯣ ꯏꯆꯦ ꯍꯣꯏ ꯑꯗ꯭ꯋꯥꯏꯗꯨꯗ ꯏꯆꯦꯒꯤꯗꯅ ꯀꯔꯤ ꯀꯔꯤ ꯉꯥꯅꯣ ꯊꯥꯗꯔꯤꯁꯦ ꯃꯔꯨ ꯑꯣꯏꯅ ꯀꯔꯤ ꯀꯔꯤ ꯉꯥꯅꯣ ꯏꯆꯦꯒꯤꯗ ꯊꯥꯗꯔꯤꯁꯦ

ꯑꯍꯣꯏ ꯏꯃꯥꯟ ꯃꯥꯟꯅꯩ ꯑꯩꯈꯣꯏꯔꯣꯝꯗꯁꯨ ꯑꯗꯨꯒꯨꯝꯕꯗꯨ ꯑꯣꯏꯅ ꯇꯧꯅꯩꯌꯦ ꯑꯗꯨꯒꯨꯝꯕꯗꯨꯅ ꯃꯤꯅ ꯈꯔ ꯄꯥꯝꯅ ꯂꯧꯅꯕꯅꯤꯅ ꯑꯗꯣ ꯍꯟꯗꯛꯁꯦ ꯉꯥꯗꯣ ꯄꯤꯛꯑꯦꯕ ꯆꯥꯎꯗꯦꯕ ꯑꯗꯨꯗꯨꯅ ꯃꯤꯅ ꯄꯥꯝꯅ ꯂꯧꯅꯗꯕ ꯅꯍꯥꯟꯒꯩꯗꯤ ꯌꯥꯝ ꯁꯤꯠꯂꯦ ꯇꯣꯡꯉꯦ ꯍꯟꯗꯛꯇꯤ ꯈꯪꯗꯦ ꯏꯌꯥ ꯌꯥꯗ꯭ꯔꯤꯌꯦ ꯀꯌꯥꯝꯃꯨꯛꯀꯤ ꯆꯥꯡ ꯌꯣꯟꯈ꯭ꯔꯦ ꯏꯆꯦꯒꯤꯗꯤ ꯑꯣ ꯑꯩꯁꯨ ꯑꯗꯨꯒꯤ ꯆꯥꯡꯃꯨꯛꯇ ꯌꯣꯜꯂꯦ ꯉꯥ ꯂꯧꯕꯗ ꯆꯪꯈꯤꯕ ꯃꯃꯟꯒ ꯃꯆꯤꯟꯖꯥꯛꯀ ꯀꯔꯤꯒ ꯃꯆꯤꯟꯖꯥꯛꯁꯨ ꯏꯔꯥꯡꯒ ꯂꯩꯕꯅꯤꯅ ꯍꯥꯏꯒꯠꯇꯅ ꯇꯥꯡꯉꯦ ꯑꯗꯨꯒ ꯏꯌꯥ ꯌꯥꯔꯣꯏꯗꯣꯔꯦꯕꯣ ꯏꯆꯦ ꯍꯟꯗꯛꯇꯤ ꯑꯩꯗꯤ ꯄꯨꯊꯗꯧꯕꯨ ꯃꯥꯜꯂꯛꯑꯕꯅꯤ ꯎꯝ

ꯑꯗꯨ ꯏꯆꯦ ꯑꯩꯁꯦ ꯊꯕꯛ ꯑꯃꯁꯨ ꯂꯩꯕ ꯉꯁꯤꯁꯦ ꯑꯗꯣ ꯀꯣꯟꯅ ꯑꯃꯨꯛ ꯄꯥꯎ ꯐꯥꯎꯅꯔꯁꯤꯔꯥ ꯀꯔꯤ ꯀꯔꯤ ꯀꯣꯟꯅ ꯑꯃꯨꯛ ꯍꯌꯦꯡ ꯑꯩ ꯍꯌꯦꯡ ꯑꯩ ꯅꯨꯃꯤꯗꯥꯡ ꯋꯥꯏꯔꯝꯗ ꯇꯧꯖꯔꯛꯀꯦꯀꯣ ꯍꯣꯏ ꯍꯣꯏ ꯎꯝ ꯎꯝ ꯎꯝ ꯎꯝ ꯎꯝ ꯎꯝ ꯎꯝ